ꯑꯩꯈꯣꯏꯒꯤ ꯈꯨꯡꯒꯪꯒꯤ ꯂꯝꯗ ꯂꯩꯕ ꯂꯧꯃꯤ ꯁꯤꯡꯅ ꯑꯩꯈꯣꯏꯒꯤ ꯃꯌꯣꯛꯅꯕ ꯑꯈꯣꯏ ꯈꯨꯗꯣꯡꯆꯥꯗꯕ ꯈꯔ ꯍꯥꯏ ꯇꯥꯔꯗꯤ ꯑꯩꯈꯣꯏꯒꯤ ꯃꯣꯏꯗꯤ ꯈꯨꯡꯒꯪꯒꯤ ꯂꯝꯗꯝꯗ ꯂꯩꯕꯅꯤꯅ ꯑꯩꯈꯣꯏꯒꯤ ꯁꯦꯜ ꯊꯨꯝꯒꯤ ꯅꯥꯇꯩ ꯆꯥꯗꯕ ꯈꯣꯠꯇꯕ ꯑꯗꯒꯤꯗꯤ

ꯅꯨꯡꯁꯥ ꯌꯛ ꯂꯥꯎꯅ ꯁꯥꯕ ꯈꯣꯠꯄ ꯁꯨꯝꯕꯁꯤꯅ ꯑꯩꯈꯣꯏꯒꯤ ꯃꯣꯏꯗ ꯈꯨꯗꯣꯡꯆꯥꯗꯕ ꯀꯌꯥ ꯑꯃ ꯃꯌꯣꯛꯅꯍꯜꯂꯦ ꯍꯥꯏꯇꯔꯦ ꯑꯗꯨꯗꯨꯒ ꯑꯩꯈꯣꯏꯒꯤ ꯃꯣꯏꯗꯤ ꯑꯩꯈꯣꯏꯒꯤ ꯂꯧ ꯌꯥꯝ ꯆꯥꯎꯅ ꯎꯕꯁꯨ ꯅꯠꯇꯦ ꯑꯗꯨꯅ ꯌꯥꯝ ꯄꯥꯛ ꯁꯟꯕ ꯃꯋꯣꯡꯗ ꯐꯧ ꯗꯨ ꯆꯦꯡꯗꯨ ꯄꯨꯊꯣꯛꯄ ꯉꯝꯗꯕꯅꯤꯅ ꯆꯍꯤ ꯑꯃꯒꯤ ꯆꯥꯅꯕ ꯈꯇꯪ ꯄꯨꯊꯣꯛꯀꯗꯕꯅꯤ ꯃꯣꯏꯗꯤ ꯑꯗꯨꯗꯨꯅ ꯐꯖꯅꯁꯨ ꯀꯩꯅꯣ ꯇꯧꯔꯒ ꯌꯣꯟꯕ ꯉꯝꯖꯕ ꯅꯠꯇꯕꯅꯤꯅ ꯑꯩꯈꯣꯏꯒꯤ ꯃꯣꯏꯗ ꯍꯦꯟꯅ ꯍꯥꯔ ꯂꯩꯕ ꯈꯣꯠꯄꯗ ꯑꯩꯈꯣꯏꯒꯤ ꯄꯩꯁꯥꯗꯨ ꯀꯥ ꯍꯦꯟꯅ ꯆꯪ ꯇꯥꯔꯒꯗꯤ ꯃꯣꯏꯗ ꯑꯩꯈꯣꯏꯒꯤ ꯃꯣꯏꯅ ꯎꯖꯔꯤꯕ ꯐꯧꯗꯨ ꯇꯥꯏꯊꯣꯛꯑꯀꯥꯟꯗ ꯃꯣꯏꯒꯤ ꯆꯪꯒꯤꯕ ꯄꯩꯁꯥꯗꯣ ꯐꯨꯛꯠꯅꯕ ꯍꯣꯠꯅꯗꯨꯏꯅꯤ ꯑꯗꯨꯅ ꯃꯣꯏꯗ ꯈꯨꯗꯣꯡ ꯆꯥꯗꯕ ꯍꯦꯟꯅ ꯃꯥꯌꯣꯛꯅꯍꯜꯟꯂꯦꯅ ꯍꯥꯏ ꯇꯥꯔꯦ ꯑꯈꯣꯏꯒꯤ